ꯑꯩꯅ ꯃꯅꯤꯄꯨꯔꯤ ꯐꯤꯂꯝ ꯏꯁꯇꯥꯔ ꯃꯍꯦꯁ ꯊꯧꯅꯥꯎꯖꯝꯒ ꯊꯦꯡꯅꯅꯤꯡꯉꯤ ꯑꯩꯅ ꯃꯥꯒ ꯊꯦꯡꯅꯔꯒꯗꯤ ꯐꯤꯜꯃꯒꯤ ꯂꯝꯗ ꯑꯗꯨꯝ ꯈꯣꯡ ꯊꯥꯡꯖꯟꯍꯤꯒꯗ꯭ꯔꯥ ꯄꯣꯂꯤꯇꯤꯛꯁꯀꯤ ꯃꯔꯝꯗ ꯄꯣꯂꯤꯇꯤꯛꯁꯇ ꯈꯣꯡ ꯊꯥꯡꯖꯤꯡꯈꯤꯒ ꯊꯥꯡꯖꯟꯒꯗ꯭ꯔꯥ ꯐꯤꯂꯝꯗ ꯑꯗꯨꯝ ꯍꯣꯠꯅꯒꯗ꯭ꯔꯥ ꯀꯔꯝꯕꯗ ꯍꯣꯠꯅꯗꯣꯏꯅꯣ ꯐꯤꯜꯃꯗ ꯍꯣꯠꯅꯔꯛꯏꯕꯁꯤꯅ ꯀꯔꯝꯕ ꯃꯇꯝꯗꯒꯤ ꯍꯣꯠꯅꯕꯤꯔꯛ ꯍꯣꯠꯅꯕꯤꯔꯛꯄꯅꯣ ꯀꯔꯝꯕ ꯃꯇꯝ ꯐꯥꯎꯕ ꯍꯣꯠꯅꯈꯤꯗꯣꯏꯅꯣ ꯀꯔꯤ ꯋꯥꯈꯜꯗꯒꯤ ꯐꯤꯂꯝꯗ ꯌꯥꯎꯔꯛꯄꯅꯣ ꯀꯅꯥꯅ ꯂꯝꯖꯤꯡꯕꯤꯔꯛꯂꯒ ꯀꯅꯥꯅ ꯄꯨꯁꯟꯕꯤꯔꯛꯄꯅꯣ ꯐꯤꯜꯃꯗ ꯅꯠꯇꯅ ꯄꯣꯂꯤꯇꯤꯛꯁꯇꯁꯨ ꯇꯧꯕꯤꯔꯕꯅꯤꯅ ꯄꯣꯂꯤꯇꯤꯛꯁꯇ ꯃꯌꯥꯝꯒꯤ ꯂꯩꯕꯥꯛꯀꯤ ꯁꯦꯕꯥ ꯇꯧꯕ ꯄꯣꯂꯤꯇꯤꯛꯁꯇ ꯑꯣꯏꯅ ꯃꯌꯥꯝꯒꯤ ꯁꯦꯕꯥ ꯂꯩꯕꯥꯛꯀꯤ ꯑꯣꯏꯅ ꯁꯦꯕꯥ ꯇꯧꯕꯤꯒꯗ꯭ꯔꯥ ꯐꯤꯂꯝꯒꯤ ꯂꯝꯗ ꯑꯣꯏꯅ ꯃꯌꯥꯝꯒꯤ ꯁꯦꯕꯥ ꯇꯧꯕꯤꯒꯗ꯭ꯔꯥ ꯍꯥꯏꯔꯤꯕ ꯋꯥꯍꯪꯁꯤꯡ ꯑꯁꯤ ꯍꯪꯖꯅꯤꯡꯉꯤ